ꯋꯥꯈꯜꯗ ꯅꯨꯡꯉꯥꯏꯇꯕ ꯈꯔ ꯂꯩꯔꯝꯕ ꯇꯥꯔꯒꯁꯨ ꯑꯩꯅ ꯄꯥꯝꯖꯔꯤꯕ ꯃꯁꯥꯟꯅ ꯑꯗꯨꯅ ꯏꯃꯥꯡꯗ ꯎꯔꯛꯄ ꯅꯠꯇ꯭ꯔꯒꯅ ꯑꯩꯒꯤ ꯃꯤꯠꯃꯥꯡꯗ ꯊꯣꯛꯂꯛꯄ ꯁꯥꯟꯅꯔꯛꯄ ꯃꯇꯝꯗꯨꯗ ꯄꯨꯛꯅꯤꯡꯒꯤ ꯑꯣꯏꯕ ꯋꯥꯈꯜꯒꯤ ꯑꯣꯏꯕ ꯉꯥꯏꯍꯥꯛꯇꯪꯗꯤ ꯂꯥꯞꯊꯣꯛꯈꯤꯕ ꯀꯥꯎꯊꯣꯛꯍꯟꯈꯤꯕꯗꯤ ꯉꯝꯏ ꯄꯥꯝꯖꯔꯨꯕꯗꯨꯅ ꯃꯔꯝ ꯑꯣꯏꯔꯒ